ꯑꯅꯥ ꯂꯥꯏꯌꯦꯡ ꯐꯒꯠꯅꯅꯕ ꯑꯩꯈꯣꯏꯒꯤ ꯂꯩꯉꯥꯛꯅ ꯂꯩꯉꯥꯛꯀꯤ ꯑꯣꯏꯕ ꯏꯁꯀꯤꯝ ꯈꯔ ꯑꯩꯈꯣꯏꯗ ꯍꯥꯏꯗꯤ ꯏꯁꯀꯤꯝ ꯈꯔ ꯂꯩꯀꯣ ꯍꯥꯏꯔꯤꯕ ꯏꯁꯀꯤꯝꯁꯦ ꯍꯥꯏꯗꯤ ꯑꯩ ꯏꯁꯥꯒꯤ ꯑꯣꯏꯕ ꯈꯛꯖꯕ ꯍꯥꯏꯇꯥꯔꯦ ꯑꯩ ꯏꯁꯥꯒꯤ ꯑꯣꯏꯕ ꯈꯪꯖꯕ ꯏꯁꯀꯤꯝ ꯈꯔ ꯂꯩ ꯍꯥꯏꯔꯤꯕ ꯏꯁꯀꯤꯝꯁꯤꯡ ꯑꯗꯣ ꯑꯗꯨꯝ ꯍꯥꯏꯗꯤꯅꯦ ꯑꯗꯨꯝ ꯃꯌꯥꯝꯗ ꯑꯗꯨꯝ ꯁꯤꯌꯥꯔ ꯇꯧꯖꯔꯕꯗ ꯑꯍꯥꯟꯕꯗ ꯑꯩꯈꯣꯏꯒꯤ ꯁꯤ ꯑꯦꯝ ꯍꯩꯁ ꯇꯤ ꯀꯥꯠ ꯍꯥꯏꯗꯅ ꯑꯃꯈꯛ ꯂꯩ ꯍꯥꯏꯔꯤꯕ ꯀꯥꯠꯁꯦ ꯀꯔꯤꯅꯣ ꯍꯥꯏꯕ ꯃꯇꯝꯗ ꯆꯤꯞ ꯃꯤꯅꯤꯁꯇ꯭ꯔꯒꯤ ꯍꯛꯁꯦꯜꯒꯤ ꯇꯦꯡꯕꯥꯡ ꯀꯥꯠ ꯍꯥꯏꯕꯅꯦꯕ ꯃꯁꯤ ꯑꯩꯈꯣꯏꯒꯤ ꯏꯁꯇꯦꯠ ꯒꯔꯃꯦꯟꯅ ꯏꯁꯄꯣꯟꯁ꯭ꯔ ꯇꯧꯕ ꯏꯁꯀꯤꯝ ꯑꯃꯅꯦꯕ ꯑꯗꯨꯒ ꯑꯩꯈꯣꯏꯒꯤ ꯁꯤ ꯑꯦꯝ ꯑꯦꯁ ꯇꯤ ꯍꯥꯏꯗꯅ ꯁꯣꯏꯅꯥꯏꯔꯕꯁꯤꯡꯒꯤ ꯑꯣꯏꯕ ꯑꯩꯈꯣꯏꯒꯤ ꯆꯤꯞ ꯃꯤꯅꯤꯁꯇ꯭ꯔꯒꯤ ꯁꯣꯠꯊꯔꯕꯒꯤ ꯇꯦꯡꯕꯥꯡ ꯍꯥꯏꯗꯅ ꯀꯥꯠ ꯑꯃꯒꯁꯨ ꯂꯩꯑꯦꯕ ꯁꯤ ꯑꯦꯝ ꯑꯦꯁ ꯇꯤ ꯍꯥꯏꯗꯅ ꯑꯗꯨꯒ ꯃꯁꯤꯗ ꯅꯠꯇꯅ ꯁꯦꯟꯇ꯭ꯔꯦꯟꯒꯤ ꯑꯣꯏꯕ ꯏꯁꯀꯤꯝ ꯍꯥꯏꯔꯒꯗꯤ ꯑꯩꯈꯣꯏꯒꯤ ꯄꯤ ꯑꯦꯝ ꯖꯦ ꯑꯦ ꯋꯥꯏ ꯍꯥꯏꯗꯅ ꯏꯁꯀꯤꯝ ꯑꯝꯁꯨ ꯂꯩ ꯍꯥꯏꯔꯤꯕ ꯏꯁꯀꯤꯝꯁꯤꯡꯁꯤꯅ ꯑꯩꯈꯣꯏꯒꯤ ꯁꯦꯟꯇ꯭ꯔꯦꯜꯒꯤ ꯑꯣꯏꯕ ꯑꯩꯈꯣꯏꯒꯤ ꯅꯥꯔꯛꯄ ꯃꯇꯝꯗ ꯂꯥꯏꯌꯦꯡꯕꯗ ꯑꯩꯈꯣꯏꯒꯤ ꯑꯩꯈꯣꯏꯗ ꯃꯇꯦꯡ ꯈꯔꯇ ꯑꯣꯏꯔꯕꯁꯨ ꯀꯥꯟꯅꯕ ꯄꯤꯕ ꯑꯗꯨꯒꯨꯝꯕ ꯃꯈꯜꯒꯤ ꯑꯩꯈꯣꯏꯒꯤ ꯁꯔꯀꯥꯔꯒꯤ ꯑꯣꯏꯕ ꯑꯩꯈꯣꯏꯒꯤ ꯍꯦꯜꯀꯤ ꯑꯣꯏꯕ ꯑꯩꯈꯣꯏꯒꯤ ꯍꯦꯜ ꯀꯥꯠ ꯍꯥꯏ ꯇꯥꯔꯦꯀꯣ ꯍꯦꯜ ꯀꯥꯠꯅꯦꯕ ꯍꯥꯏꯗꯤ ꯍꯌꯦꯡ ꯅꯥꯔꯛꯄ ꯃꯇꯝꯗ ꯍꯦꯜ ꯀꯥꯠꯁꯦ ꯄꯥꯏꯔꯒꯗꯤ ꯑꯩꯈꯣꯏꯅ ꯍꯌꯦꯡ ꯅꯥꯔꯛꯄ ꯃꯇꯝꯗ ꯂꯥꯏꯌꯦꯡꯕ ꯃꯇꯝꯗ ꯑꯩꯈꯣꯏ ꯂꯥꯏꯔꯕ ꯄꯩꯁꯥ ꯂꯩꯖꯗꯕ ꯑꯩꯈꯣꯏꯗꯀꯣ ꯑꯁꯨꯛꯀꯤ ꯃꯇꯤꯛ ꯀꯥꯟꯅꯕ ꯀꯌꯥ ꯑꯃ ꯍꯥꯏꯔꯤꯕ ꯏꯁꯀꯤꯝꯁꯤꯒꯤ ꯃꯄꯥꯟꯗꯒꯤ ꯃꯇꯦꯡ ꯀꯌꯥ ꯑꯃ ꯑꯩꯈꯣꯏꯅ ꯐꯪꯉꯦ ꯑꯗꯣ ꯍꯥꯏꯔꯤꯕ ꯀꯩꯅꯣꯁꯦ ꯍꯦꯛ ꯅꯥꯕꯒꯗꯤ ꯀꯣ ꯍꯥꯏꯗꯤ ꯂꯣꯛ ꯂꯥꯏꯍꯧ ꯇꯧꯔꯦ ꯑꯗꯨꯗꯒꯤꯗꯤ ꯈꯣꯡ ꯍꯥꯝꯃꯦ ꯍꯥꯏꯗꯅ ꯑꯩꯈꯣꯏꯒꯤ ꯅꯥꯔꯛꯄ ꯃꯇꯝꯗ ꯍꯦꯛꯇ ꯍꯥꯏꯔꯤꯕ ꯀꯥꯠꯁꯤꯗꯒꯤ ꯄꯩꯁꯥ ꯐꯪꯕ ꯅꯠꯇꯦꯕ ꯄꯩꯁꯥ ꯑꯣꯏꯅ ꯐꯪꯕ ꯅꯠꯇꯦꯕ ꯇꯁꯦꯡꯅ ꯂꯩꯅꯥ ꯀꯌꯥ ꯑꯃ ꯑꯔꯨꯕ ꯂꯩꯅꯥ ꯀꯌꯥ ꯑꯃ ꯑꯩꯈꯣꯏꯗ ꯄꯤꯔꯤꯑꯦꯕꯀꯣ ꯂꯩꯅꯥꯁꯤꯡꯗꯣ ꯀꯔꯤ ꯀꯔꯤꯅꯣ ꯍꯥꯏꯕ ꯃꯇꯝꯗ ꯑꯩꯈꯣꯏꯒꯤ ꯀꯦꯟꯁ꯭ꯔ ꯅꯥꯕꯒꯨꯝꯕ ꯑꯗꯨꯗꯒꯤ ꯂꯤꯕꯔ ꯁꯤꯔꯣꯁꯤꯁ ꯇꯥꯕ ꯕ꯭ꯔꯦꯟꯒ ꯃꯔꯤ ꯂꯩꯅꯕ ꯂꯩꯅꯥ ꯍꯥꯔꯠꯀꯤ ꯑꯣꯏꯕ ꯑꯉꯥꯡꯁꯤꯡꯒꯤ ꯑꯣꯏꯕ ꯂꯩꯅꯥ ꯁꯤꯒꯨꯝꯕ ꯂꯩꯅꯥ ꯀꯌꯥꯁꯤꯗꯅꯦ ꯑꯩꯈꯣꯏꯒꯤ ꯑꯩꯈꯣꯏꯒꯤ ꯀꯩꯅꯣꯗ ꯄꯨꯡ ꯀꯨꯟꯃꯔꯤ ꯅꯥꯔꯕ ꯃꯇꯝꯗ ꯄꯨꯡ ꯀꯨꯟꯃꯔꯤꯁꯤꯒꯤ ꯑꯩꯈꯣꯏ ꯍꯣꯁꯄꯤꯇꯥꯜꯗ ꯑꯩꯗꯣ ꯑꯦꯠꯃꯤꯠ ꯇꯧꯔꯒ ꯑꯗꯨꯗꯒꯤꯗꯤ ꯕꯦꯠ ꯅꯝꯕꯔꯒ ꯐꯪꯉꯕ ꯃꯇꯝꯗ ꯀꯥꯔꯠꯁꯤꯒꯤ ꯀꯥꯟꯅꯕ ꯑꯩ ꯐꯪꯒꯅꯦꯕ ꯍꯥꯏꯗꯤ ꯑꯍꯤꯡ ꯑꯃ ꯂꯩꯔꯕ ꯑꯅꯤ ꯂꯩꯔꯕ ꯄꯨꯡ ꯀꯨꯟꯃꯔꯤꯁꯦ ꯍꯣꯁꯄꯤꯇꯥꯜꯂꯥꯏꯁ ꯇꯧꯔꯒ ꯂꯩꯔꯕ ꯃꯇꯝꯗ ꯀꯥꯠꯁꯤꯒꯤ ꯀꯥꯟꯅꯕ ꯑꯩꯈꯣꯏꯅ ꯐꯪꯒꯅꯤ ꯍꯥꯏꯗꯤ ꯆꯨꯝꯅ ꯑꯩ ꯅꯥꯔꯦ ꯑꯩ ꯂꯣꯛ ꯂꯥꯏꯍꯧ ꯇꯧꯔꯦ ꯑꯗꯨꯅ ꯀꯥꯠꯁꯤꯗꯒꯤ ꯀꯥꯟꯅꯕ ꯂꯧꯒꯦ ꯍꯥꯏꯕꯗꯤ ꯌꯥꯔꯣꯏꯑꯕ ꯁꯦꯡꯅ ꯍꯥꯏꯔꯕꯗ ꯇꯁꯦꯡꯅ ꯍꯥꯏꯔꯒꯗꯤ ꯀꯥꯠꯁꯤꯒꯤ ꯀꯥꯟꯅꯕꯁꯦ ꯂꯩꯅꯥ ꯑꯔꯨ ꯑꯔꯨꯕꯅ ꯅꯥꯔꯛꯄ ꯃꯇꯝꯗ ꯑꯩꯗꯣ ꯍꯣꯁꯄꯤꯇꯥꯜꯂꯥꯏꯁ ꯇꯧꯔꯦ ꯑꯗꯨꯗꯒꯤꯗꯤ ꯑꯩꯗꯣ ꯍꯣꯁꯄꯤꯇꯥꯜꯗ ꯂꯩꯔꯕ ꯃꯇꯝꯁꯤꯗ ꯑꯩꯈꯣꯏꯒꯤ ꯕꯦꯠ ꯅꯝꯕꯔꯒ ꯐꯪꯉꯕ ꯐꯪꯉꯀꯥꯟꯁꯤꯗ ꯑꯩꯈꯣꯏꯅ ꯍꯥꯏꯗꯤ ꯅꯥꯔꯀꯥꯟꯗ ꯑꯩꯈꯣꯏ ꯍꯤꯗꯥꯛ ꯂꯥꯡꯊꯛ ꯍꯤꯗꯥꯛ ꯀꯥꯞꯄ ꯇꯦꯕ꯭ꯂꯦꯠ ꯆꯥꯕ ꯃꯌꯥꯝ ꯑꯃ ꯇꯧꯏꯗꯅ ꯑꯗꯨꯒꯨꯝꯕ ꯍꯤꯗꯥꯛ ꯂꯥꯡꯊꯛꯁꯤꯡꯗꯣ ꯍꯥꯏꯔꯤꯕ ꯀꯥꯔꯠꯁꯤꯒꯤ ꯃꯇꯦꯡꯁꯤꯅ ꯑꯩꯈꯣꯏꯒꯤ ꯂꯦꯝꯅꯃꯛ ꯅꯠꯇ꯭ꯔꯒꯁꯨꯀꯣ ꯃꯃꯜ ꯍꯣꯡꯅ ꯑꯩꯈꯣꯏꯗ ꯐꯪꯕ ꯉꯝꯃꯦꯕ ꯍꯥꯏꯔꯤꯕ ꯀꯥꯔꯠꯁꯤꯒꯤ ꯃꯇꯦꯡꯁꯤꯅ ꯑꯗꯨꯗꯒꯤꯗꯤ ꯑꯩꯈꯣꯏꯒꯤ ꯀꯔꯤ ꯍꯥꯏꯅꯤ ꯑꯣꯄꯔꯦꯁꯟ ꯇꯧꯔꯛꯄ ꯃꯇꯝꯗꯁꯨ ꯑꯗꯨꯝ ꯑꯣꯄꯔꯦꯁꯟ ꯇꯧꯕꯁꯤꯗꯕꯨ ꯍꯤꯗꯥꯛ ꯂꯥꯛꯊꯛ ꯃꯌꯥꯝ ꯆꯪꯏꯗꯅ ꯑꯗꯣ ꯀꯥꯔꯠꯁꯦ ꯄꯥꯏꯔꯒꯗꯤ ꯀꯥꯔꯠꯁꯤꯒꯤ ꯃꯇꯦꯡꯅ ꯑꯩꯈꯣꯏꯅ ꯑꯗꯨꯝ ꯌꯥꯝꯅ ꯀꯥꯟꯅꯩ ꯍꯥꯕꯦꯁꯦ ꯃꯥꯁꯦ ꯍꯥꯏꯗꯤ ꯍꯥꯏꯔꯤꯕꯁꯦꯡꯁꯦ ꯏꯁꯇꯦꯠꯀꯤ ꯏꯁꯀꯤꯝꯅꯦꯕ ꯁꯤ ꯑꯦꯝ ꯑꯦꯁ ꯇꯤ ꯑꯃꯗꯤ ꯁꯤ ꯑꯦꯝ ꯍꯩꯁ ꯇꯤ ꯁꯤꯅ ꯑꯗꯨꯒ ꯍꯥꯏꯔꯤꯕ ꯏꯁꯀꯤꯝꯁꯤꯗ ꯑꯩꯈꯣꯏꯁꯦ ꯆꯍꯤ ꯃꯉꯥ ꯀꯣ ꯆꯍꯤ ꯃꯉꯥ ꯃꯉꯥ ꯂꯩꯔꯒꯗꯤ ꯔꯤꯅ꯭ꯌꯨ ꯇꯩꯒꯗꯕ ꯏꯁꯀꯤꯝ ꯑꯃ ꯑꯣꯏ ꯑꯗꯨꯒ ꯑꯃꯨꯛ ꯍꯥꯏꯔꯤꯕ ꯀꯥꯔꯠꯁꯤꯗ ꯂꯩꯔꯤꯕ ꯃꯥꯒꯤ ꯄꯩꯁꯥꯁꯦ ꯑꯩꯈꯣꯏꯒꯤ ꯂꯨꯄꯥ ꯂꯥꯛ ꯃꯉꯥꯅꯦꯕ ꯍꯥꯟꯅꯗꯤ ꯄꯩꯁꯥꯁꯤ ꯌꯥꯝꯃꯝꯗꯦ ꯍꯧꯖꯤꯛꯇꯤ ꯍꯥꯟꯅꯗꯤ ꯁꯦꯟꯇ꯭ꯔꯦꯜꯒꯤ ꯑꯣꯏꯕ ꯑꯩꯈꯣꯏꯒꯤ ꯏꯁꯀꯤꯝꯁꯤꯅ ꯑꯩꯈꯣꯏꯒꯤ ꯂꯥꯛ ꯃꯉꯥ ꯑꯣꯏꯔꯝꯃꯦ ꯑꯗꯨꯗꯨꯒ ꯑꯩꯈꯣꯏꯒꯤ ꯏꯁꯇꯦꯠꯀꯤꯁꯤꯅ ꯂꯥꯛ ꯑꯅꯤ ꯑꯣꯏꯔꯝꯕꯅꯦꯕꯀꯣ ꯃꯥꯒꯤ ꯀꯩꯅꯣꯁꯦ ꯑꯗꯨꯕꯨ ꯍꯧꯖꯤꯛꯇꯤ ꯏꯁꯇꯦꯠꯀꯤꯁꯨ ꯁꯦꯟꯇ꯭ꯔꯦꯜꯒꯤꯖꯨ ꯂꯥꯛ ꯃꯉꯥ ꯃꯉꯥꯗ ꯂꯩꯔꯦꯕ ꯁꯤ ꯑꯦꯝ ꯍꯩꯁ ꯇꯤ ꯑꯃꯗꯤ ꯑꯩꯈꯣꯏꯒꯤ

ꯄꯥꯏꯔꯒ ꯑꯩꯁꯤꯅ ꯑꯇꯣꯞꯄ ꯃꯅꯤꯄꯨꯔ ꯍꯥꯏꯗꯤ ꯑꯩꯗꯣ ꯃꯅꯤꯄꯨꯔ ꯏꯁꯇꯦꯠ ꯑꯣꯏꯕꯅꯤꯅ ꯍꯥꯏꯔꯤꯕ ꯁꯤ ꯑꯦꯝ ꯍꯩꯁ ꯇꯤ ꯀꯥꯔꯠꯁꯦ ꯃꯅꯤꯄꯨꯔꯒꯤ ꯑꯣꯏꯕ ꯏꯁꯀꯤꯝ ꯃꯅꯤꯄꯨꯔ ꯏꯁꯇꯦꯠꯀꯤ ꯑꯣꯏꯕ ꯃꯅꯤꯄꯨꯔ ꯁꯔꯀꯥꯔꯅ ꯂꯣꯟꯁ ꯇꯧꯕ ꯏꯁꯀꯤꯝ ꯑꯃ ꯑꯣꯏꯕꯅꯤꯅ ꯀꯥꯔꯠꯇꯣ ꯄꯥꯏꯔꯒ ꯑꯩꯅ ꯃꯄꯥꯜꯂꯝꯗ ꯅꯥꯔꯛꯄ ꯃꯇꯝꯗ ꯑꯗꯨꯒꯤ ꯀꯥꯔꯠꯇꯨꯒꯤ ꯃꯇꯦꯡ ꯑꯩꯉꯣꯟꯗ ꯐꯪꯉꯣꯏꯕ ꯐꯪꯉꯣꯏ ꯍꯥꯏꯕꯗꯤ ꯁꯨꯝꯅꯇꯪꯒꯤ ꯃꯅꯤꯄꯨꯔꯗ ꯂꯩꯔꯤꯕ ꯃꯅꯤꯄꯨꯔꯒꯤ ꯍꯣꯁꯄꯤꯇꯥꯜꯁꯤꯡꯗ ꯀꯣ ꯍꯥꯏꯔꯤꯕ ꯀꯥꯔꯠꯁꯦ ꯁꯤꯖꯤꯟꯅꯕ ꯌꯥꯒꯅꯤꯕ ꯑꯗꯨꯒ ꯑꯩꯟ ꯄꯤ ꯑꯦꯝ ꯖꯦ ꯑꯦ ꯋꯥꯏ ꯍꯥꯏꯔꯤꯕ ꯁꯦꯟꯇ꯭ꯔꯦꯜꯒꯤ ꯀꯥꯔꯠꯁꯦ ꯄꯥꯏꯕ ꯇꯥꯔꯒꯗꯤ ꯑꯦꯅꯤ ꯏꯟꯗꯤꯌꯥꯒꯤ ꯃꯐꯝ ꯑꯃꯍꯦꯛꯇꯗ ꯂꯩꯕ ꯏꯁꯇꯦꯠ ꯑꯃꯗ ꯑꯗꯨꯝ ꯑꯩꯅ ꯆꯠꯂꯒ ꯂꯥꯏꯌꯦꯡꯕ ꯃꯇꯝꯗ ꯀꯥꯔꯠꯁꯤꯒꯤ ꯈꯨꯗꯣꯡꯆꯥꯕ ꯐꯪꯒꯅꯤꯕ ꯁꯤꯅꯤ ꯏꯁꯀꯤꯝ ꯑꯅꯤꯖꯤꯒꯤ ꯈꯦꯅꯕ ꯍꯥꯏꯔꯒꯅ ꯁꯨꯃꯥꯏꯅ ꯂꯩ ꯑꯗꯨꯒ ꯃꯁꯤꯒꯤ ꯃꯊꯛꯇ ꯑꯃꯨꯛ ꯉꯁꯥꯏꯒꯤ ꯑꯩꯅ ꯄꯟꯖꯈꯤꯕ ꯁꯤ ꯑꯦꯝ ꯑꯦꯁ ꯇꯤ ꯍꯥꯏꯕꯗꯣ ꯃꯗꯨꯗꯨꯅ ꯀꯔꯤꯅꯣ ꯍꯥꯏꯕ ꯃꯇꯝꯗ ꯆꯤꯞ ꯃꯤꯅꯤꯁꯇ꯭ꯔꯒꯤ ꯁꯣꯠꯊꯔꯕꯒꯤ ꯇꯦꯡꯕꯥꯡ ꯍꯥꯏꯕꯅꯦꯕ ꯍꯥꯏꯔꯤꯕ ꯀꯥꯠ ꯑꯁꯦ ꯑꯩꯈꯣꯏ ꯃꯍꯥꯛꯁꯨ ꯍꯦꯜ ꯀꯥꯠ ꯑꯃꯅꯤ ꯀꯔꯝꯕ ꯃꯤ ꯀꯅꯥ ꯀꯔꯝ ꯀꯔꯝꯕ ꯃꯤꯑꯣꯏꯅ ꯄꯥꯏꯕ ꯌꯥꯕ ꯑꯗꯨ ꯑꯣꯏꯔꯒꯗꯤ ꯃꯍꯥꯛꯇꯣ ꯁꯣꯏꯅꯥꯏꯔꯕ ꯃꯤꯑꯣꯏꯁꯤꯡꯅ ꯄꯥꯏꯒꯅꯤꯀꯣ ꯍꯥꯏꯔꯤꯕ ꯀꯥꯔꯠꯁꯦ ꯁꯣꯏꯅꯥꯏꯔꯕ ꯃꯤꯑꯣꯏꯁꯤꯡꯁꯤꯅ ꯄꯥꯏꯒꯅꯤ ꯑꯗꯨꯕꯨ ꯆꯥꯝꯃꯒꯤ ꯃꯅꯨꯡꯗ ꯀꯣ ꯍꯟꯗ꯭ꯔꯦꯠꯀꯤ ꯃꯅꯨꯡꯗꯀꯣ ꯑꯩꯇ꯭ꯔꯤ ꯄꯥꯔꯁꯦꯟ ꯃꯍꯥꯛꯅ ꯀꯩꯅꯣ ꯇꯧꯒꯗꯕ ꯁꯣꯏꯅꯥꯏ ꯍꯥꯏꯗꯤ ꯃꯁꯥꯗꯣ ꯁꯣꯏꯅꯥꯏꯕ ꯑꯣꯏꯒꯗꯕꯅꯦꯕ ꯑꯗꯨꯃꯥꯏꯅ ꯀꯥꯔꯠꯁꯦ ꯄꯥꯏꯒꯅꯤ ꯍꯥꯏꯔꯤꯕ ꯀꯥꯔꯠꯁꯤꯗꯗꯤ ꯁꯤ ꯑꯦꯝ ꯑꯦꯁ ꯇꯤꯒꯤ ꯀꯥꯔꯠꯁꯤꯗꯗꯤ ꯇꯣꯉꯥꯟ ꯇꯣꯉꯥꯟꯕ ꯃꯈꯜ ꯃꯌꯥꯝ ꯑꯃ ꯂꯩꯈꯔꯦ ꯂꯩꯈꯔꯦ ꯍꯥꯏꯕꯗꯤ ꯑꯩꯈꯣꯏꯒꯤ ꯀꯤꯌꯔ ꯒꯤꯕꯟ ꯑꯦꯔꯥꯋꯦꯟꯁ ꯍꯥꯏꯗꯅ ꯍꯥꯏꯗꯤ ꯉꯁꯥꯏꯒꯤ ꯁꯣꯏꯅꯥꯏꯔꯕ ꯃꯤꯑꯣꯏ ꯑꯗꯨꯕꯨ ꯁꯦꯟꯅꯕꯤꯔꯤꯕ ꯏꯃꯨꯡꯒꯤ ꯃꯤꯑꯣꯏꯁꯤꯡꯗꯁꯨꯀꯣ ꯍꯥꯏꯔꯤꯕ ꯊꯥ ꯑꯃꯗ ꯂꯨꯄꯥ ꯂꯤꯁꯤꯡ ꯑꯃꯒ ꯆꯃꯉꯥ ꯐꯪꯕ ꯃꯥꯒꯤ ꯇꯣꯉꯥꯟꯕ ꯏꯁꯀꯤꯝ ꯑꯃꯈꯛꯁꯨ ꯂꯩꯑꯦꯕ ꯀꯤꯌꯔ ꯒꯤꯕꯟ ꯑꯦꯂꯥꯋꯦꯟꯁ ꯍꯥꯏꯗꯅ ꯁꯤ ꯑꯦꯝ ꯑꯦꯁ ꯇꯤꯒꯤ ꯀꯥꯔꯠꯁꯤꯒꯤ ꯃꯅꯨꯡ ꯆꯟꯅ ꯁꯨꯃꯥꯏꯅ ꯐꯪꯒꯅꯤ ꯑꯗꯨꯗꯣ ꯊꯥ ꯈꯨꯗꯤꯡꯒꯤꯗꯤ ꯃꯥꯗꯣ ꯐꯪꯗꯦꯀꯣ ꯍꯥꯏꯔꯤꯕ ꯄꯩꯁꯥꯁꯦ ꯊꯥ ꯑꯃꯗ ꯂꯤꯁꯤꯡ ꯑꯃꯒ ꯆꯃꯉꯥ ꯍꯥꯏꯔꯒꯁꯨ ꯆꯍꯤ ꯑꯃꯗ ꯇꯨ ꯇꯥꯏꯝꯁ ꯑꯅꯤ ꯊꯣꯛꯅ ꯄꯤꯑꯦꯕ ꯊꯥ ꯇꯔꯨꯛ ꯇꯔꯨꯛ ꯂꯩꯔꯒ ꯄꯩꯁꯥꯁꯦ ꯆꯪꯉꯛꯑꯦꯕ ꯁꯤꯒꯤ ꯄꯣꯠꯁꯦ ꯑꯗꯣ ꯑꯇꯣꯞꯄ ꯏꯁꯇꯦꯠꯇꯅ ꯀꯃꯥꯏꯅ ꯇꯧꯕꯅꯣ ꯍꯥꯏꯕꯗꯤ ꯈꯪꯗꯦ ꯑꯩꯈꯣꯏ ꯃꯅꯤꯄꯨꯔꯒꯤ ꯑꯣꯏꯅ ꯑꯃꯗꯤ ꯑꯩꯈꯣꯏꯒꯤ ꯂꯩꯀꯥꯏꯒꯤ ꯑꯣꯏꯅ ꯑꯩꯈꯣꯏꯅ ꯑꯩꯅ ꯊꯦꯡꯅꯖꯔꯛꯄ ꯅꯦꯂꯦꯖ ꯍꯥꯏꯕ ꯇꯥꯔꯦꯀꯣ ꯑꯩꯒꯤ ꯍꯦꯛ ꯌꯨꯝꯊꯪꯅꯕꯗ ꯂꯩꯕ ꯑꯉꯥꯡ ꯅꯨꯄꯤꯃꯆꯥ ꯑꯃꯈꯪ ꯂꯩꯑꯦ ꯑꯗꯣ ꯃꯥꯒꯤꯗꯣ ꯊꯥ ꯊꯥꯒꯤ ꯑꯣꯏꯅ ꯐꯪꯕ ꯅꯠꯇꯦ ꯊꯥ ꯇꯔꯨꯛ ꯇꯔꯨꯛ ꯇꯔꯨꯛ ꯄꯨꯟꯁꯤꯜꯂꯒ ꯄꯨꯟ ꯄꯨꯟꯅ ꯃꯥꯒꯤ ꯑꯦꯛꯀꯥꯎꯟꯗ ꯄꯩꯁꯥꯁꯦ ꯆꯪꯉꯦꯕ ꯑꯗꯣ ꯃꯁꯤꯗ ꯑꯃꯨꯛ ꯍꯥꯏꯗꯤ ꯃꯣꯏꯒꯤ ꯍꯥꯏꯗꯤ ꯄꯩꯁꯥꯁꯦ ꯊꯥꯖꯤꯜꯂꯝꯗꯥꯏꯗ ꯑꯗꯨꯝ ꯃꯔꯤ ꯂꯩꯅꯕ ꯗꯤꯄꯥꯔꯃꯦꯟ ꯍꯥꯏꯔꯛꯄ ꯇꯥꯔꯒꯗꯤ ꯑꯩꯈꯣꯏ ꯁꯣꯁꯦꯜ ꯋꯦꯜꯐꯤꯌꯔ ꯗꯤꯄꯥꯔꯃꯦꯟꯒꯨꯝꯕꯅ ꯑꯗꯨꯝ ꯂꯥꯑꯒ ꯍꯥꯏꯗꯤ ꯑꯗꯨꯝ ꯃꯣꯏꯅ ꯐꯣꯜꯂꯣ ꯑꯣꯞ ꯀꯨꯝꯕ ꯇꯧꯕ ꯈꯣꯠꯄ ꯍꯤꯡꯉꯤꯕ꯭ꯔ ꯅꯠꯇ꯭ꯔꯒ ꯂꯩꯔꯤꯕ꯭ꯔ ꯀꯥꯏꯅꯒ ꯌꯦꯡꯕ ꯑꯗꯨꯃꯥꯏꯅꯁꯨ ꯇꯧꯏ ꯃꯣꯏꯒꯤ ꯀꯤꯌꯔ ꯒꯤꯕꯟ ꯑꯦꯂꯥꯋꯦꯟꯁ ꯄꯤꯕꯒꯤ ꯃꯇꯥꯡꯁꯤ ꯑꯃꯅ ꯁꯤꯃ ꯂꯩ ꯑꯗꯨꯒ ꯑꯩꯈꯣꯏꯒꯤ ꯀꯥꯔꯠꯁꯦ ꯑꯩꯈꯣꯏꯒꯤ ꯍꯥꯏꯗꯤ ꯂꯥꯏꯌꯦꯡꯕꯒꯤ ꯀꯥꯠꯁꯤ ꯈꯪꯗꯦ ꯑꯁꯨꯛꯀꯤ ꯃꯇꯤꯛ ꯑꯩꯈꯣꯏꯗ ꯀꯥꯟꯅꯕ ꯑꯃ ꯁꯨꯃꯥꯏꯅ ꯑꯩꯈꯣꯏꯒꯤ ꯏꯁꯇꯦꯠ ꯒꯣꯔꯃꯦꯟꯅ ꯑꯩꯈꯣꯏꯗ ꯁꯤꯒꯨꯝꯕꯒꯤ ꯈꯨꯗꯣꯡ ꯆꯥꯕ ꯑꯃ ꯄꯤꯕꯤꯕꯁꯦ ꯑꯩꯈꯣꯏꯒꯤ ꯃꯅꯤꯄꯨꯔꯒꯤ ꯄ꯭ꯔꯖꯥ ꯑꯝ ꯑꯣꯏꯅ ꯌꯥꯝꯅ ꯅꯨꯡꯉꯥꯏꯖꯩ ꯌꯥꯝꯅ ꯀꯩꯅꯣ ꯇꯧꯏ ꯍꯥꯏꯗꯤ ꯊꯥꯒꯠꯅꯤꯡꯉꯥꯏꯅꯤ ꯒꯔꯃꯦꯟꯕꯨ ꯑꯗꯨꯒ ꯑꯃꯨꯛ ꯃꯁꯤꯗ ꯅꯠꯇꯅ ꯀꯣ ꯍꯥꯏꯗꯤ ꯏꯁꯀꯤꯝꯁꯤꯒ ꯑꯣꯏꯕ ꯑꯩꯈꯣꯏ ꯂꯩꯅꯥ ꯀꯌꯥ ꯀꯌꯥ ꯑꯩꯈꯣꯏꯒꯤ ꯇꯣꯉꯥꯟ ꯇꯣꯉꯥꯟꯕ ꯃꯌꯥꯝ ꯑꯃ ꯂꯩꯑꯦꯕ ꯂꯩ ꯍꯥꯏꯕꯗꯤ ꯑꯩꯈꯣꯏꯒꯤ ꯍꯥꯏꯔꯤꯕ ꯉꯁꯥꯏꯒꯤ ꯑꯩꯅ ꯍꯥꯏꯖꯕ ꯁꯤ ꯑꯦꯝ ꯑꯦꯁ ꯇꯤ ꯀꯥꯔꯠꯇꯨꯗꯒꯤ ꯃꯌꯥꯝ ꯂꯩ ꯑꯗꯨꯗꯣ ꯍꯧꯖꯤꯛ ꯈꯨꯗꯛꯇ ꯍꯥꯏꯕꯅꯤꯅ ꯑꯗꯨꯝ ꯀꯥꯎꯔꯦ ꯑꯩꯈꯣꯏꯁꯨ ꯍꯥꯏꯗꯤ ꯏꯁꯥꯗ ꯅꯣꯂꯦꯖ ꯈꯔ ꯂꯩꯕꯗꯣ ꯑꯗꯨꯝ ꯃꯌꯥꯝꯗ ꯁꯤꯌꯥꯔ ꯇꯧꯕꯅꯤꯀꯣ ꯍꯥꯏꯗꯤ ꯍꯥꯏꯔꯤꯕ ꯀꯥꯔꯠꯁꯤꯒꯤ ꯃꯇꯨꯡ ꯏꯟꯅ ꯑꯩꯈꯣꯏꯒꯤ ꯇꯦꯕ꯭ꯔꯤꯡ ꯍꯥꯏꯗꯤ ꯑꯦꯂꯥꯋꯦꯟꯁ ꯀꯣ ꯍꯥꯏꯗꯅꯁꯨ ꯂꯩꯑꯦ ꯍꯥꯏꯗꯤ ꯑꯩꯈꯣꯏꯒꯤ ꯀꯩꯅꯣ ꯇꯧꯕ ꯍꯥꯏꯗꯤ ꯁꯣꯏꯅꯥꯏꯕ ꯑꯉꯥꯡꯁꯤꯡꯁꯤꯒꯤ ꯑꯣꯏꯕꯀꯣ ꯃꯣꯏꯒꯤ ꯀꯥꯠ ꯇꯣꯉꯥꯟꯅ ꯑꯩꯈꯣꯏꯒꯤ ꯆꯠꯊꯣꯛ ꯆꯠꯁꯤꯟꯒꯤ ꯑꯣꯏꯕ ꯑꯗꯨꯒꯨꯝꯕ ꯂꯩꯑꯦꯕ ꯃꯈꯣꯏꯗ ꯆꯠꯊꯣꯛ ꯆꯠꯁꯤꯟ ꯇꯧꯕ ꯂꯥꯏꯌꯦꯡꯕ ꯆꯠꯄ ꯃꯇꯝꯗꯁꯨ ꯑꯩꯈꯣꯏꯒꯤ ꯒꯥꯔꯤ ꯚꯔꯥ ꯀꯔꯤ ꯀꯔꯥꯒꯤꯁꯨ ꯑꯩꯈꯣꯏꯒꯤ ꯁꯣꯏꯅꯥꯏꯕꯁꯤꯡꯒꯤꯗꯃꯛꯇꯗꯤ ꯑꯩꯈꯣꯏꯒꯤ ꯁꯔꯀꯥꯔꯅ ꯌꯦꯡꯕꯤꯕ ꯑꯗꯨꯒꯨꯝꯕ ꯃꯌꯥꯝ ꯑꯃꯁꯨ ꯂꯩꯑꯦꯕ ꯃꯥꯒꯤ ꯍꯥꯏꯗꯤ ꯆꯠꯊꯣꯛ ꯆꯠꯁꯤꯟ ꯇꯧꯕ ꯑꯗꯨꯗꯒꯤꯗꯤ ꯃꯌꯥꯝ ꯑꯃ ꯂꯩꯈꯔꯦ ꯑꯗꯣ ꯈꯪꯗꯦ ꯈꯔ ꯑꯗꯨꯝ ꯑꯩꯅ ꯑꯈꯪꯕ ꯈꯔ ꯑꯗꯨꯝ ꯃꯌꯥꯝꯗ ꯁꯤꯌ꯭ꯔ ꯁꯤꯌꯥꯔ ꯇꯧꯖꯕꯅꯦ ꯑꯗꯨꯒ ꯃꯁꯤꯁꯦ ꯑꯩꯅ ꯀꯃꯥꯏꯅ ꯈꯪꯉꯛꯏꯅꯣ ꯍꯥꯏꯕ ꯇꯥꯔꯒꯗꯤ ꯑꯩꯈꯣꯏꯒꯤ ꯈꯨꯡꯒꯪꯁꯤꯗ ꯀꯣ ꯑꯩꯈꯣꯏꯅ ꯂꯩꯖꯔꯤꯕ ꯑꯩꯈꯣꯏꯒꯤ ꯚꯤꯂꯦꯖꯁꯤꯗ ꯑꯩꯈꯣꯏꯒꯤ ꯃꯅꯤꯄꯨꯔ ꯏꯁꯇꯦꯠ ꯔꯨꯔꯦꯜ ꯂꯥꯏꯚꯂꯤꯍꯨꯠ ꯃꯤꯁꯟ ꯍꯥꯏꯗꯅ ꯑꯩꯈꯣꯏꯒꯤ ꯑꯃꯈꯛ ꯂꯩ ꯑꯗꯨꯗꯨꯒꯤ ꯃꯈꯥꯗ ꯑꯩꯈꯣꯏꯅ ꯄ꯭ꯔꯣꯖꯦꯛ ꯑꯃꯈꯛ ꯂꯥꯛꯄ ꯍꯥꯏꯕ ꯇꯥꯔꯦ ꯄ꯭ꯔꯣꯖꯦꯛꯁꯤꯅ ꯀꯔꯝꯕꯅꯣ ꯍꯥꯏꯕ ꯃꯇꯝꯗ ꯄꯤ ꯑꯥꯔ ꯑꯥꯏ ꯁꯤ ꯕꯤ ꯑꯣ ꯀꯝꯕꯔꯖꯟꯁ ꯄ꯭ꯔꯣꯖꯦꯛ ꯍꯥꯏꯗꯅ ꯑꯃꯈꯛ ꯂꯥꯛꯑꯦ ꯍꯥꯏꯔꯤꯕ ꯀꯩꯅꯣꯁꯤꯅ ꯃꯅꯤꯄꯨꯔ ꯏꯁꯇꯦꯠ ꯔꯨꯔꯦꯜ ꯂꯥꯏꯚꯂꯤꯍꯨꯠ ꯃꯤꯁꯟꯁꯤꯅ ꯑꯩꯈꯣꯏꯒꯤ ꯈꯨꯡꯒꯪꯁꯤꯗ ꯂꯥꯛꯑꯕ ꯃꯇꯨꯡ ꯆꯍꯤ ꯑꯃ ꯑꯅꯤ ꯂꯩꯔꯒ ꯍꯥꯏꯔꯤꯕ ꯄ꯭ꯔꯣꯖꯦꯛꯁꯤꯁꯨ ꯑꯗꯨꯝ ꯆꯠꯅꯔꯛꯄ ꯍꯧꯔꯛꯑꯦ ꯍꯥꯏꯔꯤꯕ ꯄ꯭ꯔꯣꯖꯦꯛꯁꯦ ꯂꯥꯛꯄꯗꯒꯤ ꯑꯩꯈꯣꯏꯅ ꯁꯦꯟꯇ꯭ꯔꯦꯟ ꯑꯃꯗꯤ ꯏꯁꯇꯦꯠꯁꯤꯡꯅ ꯏꯁꯇꯦꯠꯅ ꯑꯩꯈꯣꯏꯒꯤ ꯏꯁꯄꯣꯟꯁꯔ ꯇꯧꯕ ꯏꯁꯀꯤꯝ ꯃꯌꯥꯝꯁꯦ ꯁꯤꯒꯤ ꯃꯇꯥꯡꯗ ꯑꯩꯈꯣꯏꯗ ꯅꯣꯂꯦꯖ ꯐꯪꯕ ꯍꯧꯔꯛꯈꯤꯕꯅꯤ ꯑꯗꯨꯒ ꯑꯩꯈꯣꯏ ꯃꯁꯤ ꯐꯪꯕꯗꯒꯤ ꯑꯩꯈꯣꯏꯗ ꯀꯩꯍꯥꯏꯅꯤ ꯍꯦꯟꯅ ꯈꯪꯅꯤꯡꯕ ꯑꯗꯨꯗꯒꯤꯗꯤ ꯍꯦꯟꯅ ꯍꯥꯏꯗꯤ ꯀꯔꯤꯒꯨꯝꯕ ꯏꯁꯀꯤꯝ ꯑꯃ ꯂꯩꯔꯦ ꯍꯥꯏꯔꯒꯁꯨ ꯏꯁꯀꯤꯝꯗꯣ ꯀꯔꯤꯅꯣ ꯀꯃꯥꯏꯅ ꯇꯧꯕꯅꯣ ꯍꯥꯏꯕꯒꯤ ꯃꯇꯥꯡꯗ ꯏꯁꯀꯤꯝꯗꯨꯒꯤ ꯃꯇꯥꯡꯗꯨꯗ ꯃꯄꯨꯡ ꯐꯥꯅ ꯑꯩꯈꯣꯏꯗ ꯈꯪꯅꯤꯡꯏꯗꯅꯀꯣ ꯑꯗꯨꯅ ꯈꯪꯅꯤꯡꯕꯅꯤꯅ ꯃꯔꯤ ꯂꯩꯅꯕ ꯍꯥꯏꯔꯒꯗꯤ ꯍꯦꯜꯠꯒ ꯃꯔꯤ ꯂꯩꯅꯕꯗꯁꯨ ꯑꯩꯈꯣꯏ ꯑꯁꯥꯁꯤꯡꯗꯁꯨ ꯑꯗꯨꯝ ꯍꯪꯉꯦ ꯑꯁꯥ ꯋꯥꯔꯀꯔꯁꯤꯡꯗꯁꯨ ꯁꯤꯒꯤ ꯀꯥꯔꯠꯁꯦ ꯀꯃꯥꯏꯅ ꯇꯧꯕꯅꯣ ꯀꯥꯔꯠꯁꯦ ꯄꯥꯏꯔꯒ ꯑꯩꯈꯣꯏ ꯀꯃꯥꯏꯅ ꯁꯤꯖꯤꯟꯅꯒꯅꯤ ꯀꯥꯠ ꯁꯤꯖꯤꯟꯅꯕꯒꯤ ꯃꯇꯥꯡꯗꯁꯨ ꯑꯣꯏꯔꯒꯁꯨ ꯑꯗꯨꯝ ꯃꯈꯣꯏꯅꯁꯨ ꯑꯩꯈꯣꯏꯗ ꯑꯗꯨꯝ ꯁꯤꯌꯥꯔ ꯇꯧꯕꯤꯔꯛꯄ ꯑꯗꯨꯗꯒꯤꯗꯤ ꯑꯗꯨꯃꯥꯏꯅ ꯇꯧꯔꯒ ꯑꯩꯈꯣꯏꯁꯦ ꯀꯥꯔꯠꯀꯤ ꯃꯇꯥꯡꯗ ꯈꯪꯖꯕꯅꯤ